ꯍꯜꯂꯣ ꯑꯣ ꯌꯦꯟ ꯃꯔꯨ ꯃꯣꯔꯦꯗ ꯂꯥꯛꯀꯅꯤ ꯍꯥꯏꯗꯣ ꯀꯩꯗꯧꯉꯩ ꯂꯥꯛꯇꯣꯏꯅꯣ ꯑꯦ ꯍꯣꯏ ꯍꯥꯏꯌꯨ ꯍꯥꯏꯌꯨ ꯎꯝ ꯑꯣ ꯃꯤ ꯀꯌꯥꯝ ꯂꯥꯛꯇꯣꯏꯅꯣ ꯑꯣ ꯎꯝ ꯐꯔꯦ

ꯎꯝ ꯑꯁ ꯍꯥꯟꯅꯒ ꯃꯥꯟꯅꯗ꯭ꯔꯦꯗ ꯃꯣꯏ ꯑꯦꯁꯤꯌꯟ ꯍꯥꯏꯋꯦꯒꯤ ꯂꯝꯕꯤꯗꯣ ꯀꯟꯅ ꯁꯦꯝꯅꯔꯦ ꯍꯧꯖꯤꯛꯇꯤ ꯍꯥꯟꯅꯗꯤ ꯀꯨꯏꯅ ꯆꯪꯉꯝꯃꯤꯀꯣ ꯆꯦꯛ ꯄꯣꯁꯁꯨ ꯃꯐꯝ ꯃꯌꯥꯝ ꯂꯩꯔꯝꯕꯅꯤ ꯍꯧꯖꯤꯛꯇꯤ ꯑꯗꯨꯁꯨ ꯈꯔ ꯍꯟꯊꯈꯔꯦ ꯑꯗꯒꯤ ꯂꯝꯕꯤ ꯐꯔꯕꯅꯤꯅ ꯑꯗꯨꯝ ꯄꯨꯡ ꯑꯃ ꯑꯗꯨꯋꯥꯏ ꯆꯪꯕꯗꯩ ꯍꯦꯟꯅ ꯆꯪꯉꯣꯏꯗ ꯈꯔ ꯐꯖꯅ ꯊꯧꯔꯗꯤ ꯑꯁ ꯃꯣꯔꯦꯁꯤꯗꯤ ꯖꯥꯠ ꯁꯨꯉꯩ ꯂꯩꯔꯦꯗ ꯃꯤꯗꯤ ꯍꯥꯏꯗꯤ ꯑꯩꯈꯣꯏ ꯇꯣꯉꯥꯟ ꯇꯣꯉꯥꯟꯕ ꯇ꯭ꯔꯥꯏꯕ ꯃꯌꯥꯝ ꯑꯃ ꯇꯥꯏꯀꯣ ꯑꯗꯒꯤ ꯁꯥꯎꯠ ꯏꯟꯗꯤꯌꯥ ꯔꯣꯝꯗꯒꯤ ꯃꯥꯗ꯭ꯔꯁꯤ ꯀꯔꯤ ꯀꯔꯤ ꯃꯌꯥꯝ ꯑꯃꯁꯨ ꯇꯥꯏ ꯑꯗꯒꯤ ꯃꯩꯇꯩ ꯇꯥꯏ ꯑꯗꯒꯤ ꯀꯨꯀꯤ ꯁꯤꯃꯁꯨ ꯇꯥꯏꯌꯦ ꯎꯝ ꯑꯗꯒꯤ ꯃꯨꯁꯂꯤꯝꯒꯤꯁꯨ ꯃꯣꯏ ꯈꯨꯟꯒ ꯇꯥꯔꯒ ꯂꯩꯕꯅꯤ ꯎꯝ ꯎꯝ ꯍꯣꯏ ꯑꯌꯥꯝꯕ ꯑꯁꯤꯗꯤ ꯃꯄꯥꯟꯗꯩ ꯂꯥꯛꯄ ꯀꯔꯤ ꯀꯔꯤ ꯃꯣꯏ ꯌꯥꯝ ꯂꯨꯅ ꯂꯧꯋꯤꯀꯣ ꯑꯌꯥꯝꯕꯗꯤ ꯕꯁ ꯈꯥꯝꯕ ꯀꯥꯟꯗꯨꯗ ꯑꯌꯥꯝꯕ ꯂꯣꯏ ꯈꯨꯔꯨꯝꯅꯩ ꯍꯥꯏꯇꯥꯔꯦ

ꯍꯣꯡꯅ ꯍꯣꯡꯅ ꯐꯪꯉꯤꯗ ꯑꯗꯨꯗꯤ ꯏꯍꯦ ꯑꯁ ꯌꯣꯡꯆꯥꯛꯇꯤ ꯀꯩꯅꯣꯅꯦ ꯌꯣꯡꯆꯥꯛꯇꯤ ꯌꯥꯝ ꯍꯣꯡꯉꯤ ꯃꯍꯥꯎꯁꯨ ꯊꯣꯏꯅ ꯈꯦꯠꯅꯗꯦꯗ ꯑꯩꯈꯣꯏ ꯂꯣꯀꯦꯟꯒꯤꯒ ꯃꯣꯏꯗꯤ ꯇꯧꯕꯇꯕꯨ ꯆꯣꯏꯅ ꯂꯩꯕ ꯌꯥꯗꯦ ꯃꯣꯏꯗꯤ ꯑꯗꯨ ꯃꯄꯨꯟ ꯃꯄꯨꯟ ꯑꯣꯏꯅ ꯃꯣꯏꯒꯤ ꯆꯅꯤꯒꯤ ꯆꯍꯨꯝꯒꯤ ꯑꯗꯨꯃꯥꯏꯅ ꯌꯣꯜꯂꯦꯕ ꯑꯗꯩ ꯉꯥ ꯉꯥꯗꯣ ꯉꯥꯁꯨ ꯌꯥꯝ ꯑꯀꯪꯕꯁꯨ ꯐꯪꯉꯤ ꯑꯇꯦꯛꯄꯁꯨ ꯐꯪꯉꯤ ꯃꯔꯥꯡ ꯀꯥꯏꯅ ꯐꯪꯉꯤ

ꯑꯦ ꯍꯣꯇꯦꯜ ꯃꯌꯥꯝ ꯂꯩꯕꯅꯤ ꯃꯣꯏ ꯑꯗꯨꯝ ꯂꯥꯛꯑꯣ ꯌꯥꯏ ꯑꯗꯣ ꯍꯌꯦꯡ ꯂꯥꯛꯑꯒ ꯑꯗꯨꯝ ꯈꯟꯅꯔꯁꯤꯀꯣ ꯊꯝꯃꯒꯦ ꯑꯣ ꯐꯔꯦ ꯐꯔꯦ